ꯈꯨꯡꯒꯪꯁꯤꯗ ꯃꯤꯌꯥꯝꯁꯤꯡꯅ ꯂꯣꯟꯁꯤꯡ ꯑꯁꯤ ꯂꯧꯅꯩ ꯂꯣꯟꯁꯤ ꯌꯨꯝ ꯌꯨꯝ ꯁꯥꯅꯤꯡꯉꯥꯏꯁꯨ ꯂꯧꯅꯩ ꯑꯗꯨꯒ ꯀꯔꯤ ꯐꯥꯔꯝ ꯇꯧꯅꯤꯡꯉꯥꯏ ꯑꯗꯒꯤ ꯀꯔꯤ ꯗꯨꯀꯥꯟ ꯁꯥꯅꯤꯡꯉꯥꯏ ꯑꯗꯒꯤ ꯑꯗꯨꯒꯨꯝꯕ ꯂꯣꯟ ꯃꯈꯟ ꯃꯈꯟꯒꯤ ꯑꯗꯒꯤ ꯀꯔꯕꯥꯔ ꯇꯧꯅꯕ ꯂꯣꯟꯁꯤ ꯀꯔꯕꯥꯔ ꯇꯧꯅꯤꯡꯉꯥꯏꯁꯨ ꯂꯧꯅꯩ ꯑꯗꯨꯒ ꯗꯨꯀꯥꯟ ꯀꯔꯤ ꯀꯔꯥ ꯁꯥꯕ ꯑꯗꯒꯤ ꯍꯥꯏꯗꯤ ꯄꯩꯁꯥ ꯆꯤꯟꯕꯀꯥꯟꯗ ꯑꯣꯔ ꯄꯩꯁꯥ ꯂꯩꯇ꯭ꯔꯀꯥꯟꯗ ꯂꯣꯟꯁꯤ ꯑꯌꯥꯝꯕꯅ ꯂꯧꯅꯩ ꯂꯣꯟꯁꯤꯅ ꯂꯥꯏꯔꯕ ꯑꯗꯒꯤ ꯂꯩꯇ꯭ꯔꯕ ꯏꯃꯨꯡꯗ ꯂꯣꯟꯗꯨ ꯂꯧꯔꯗꯤ ꯄꯩꯁꯥꯗꯨ ꯐꯪꯉꯃꯤꯅ

ꯄꯩꯁꯥ ꯈꯔ ꯆꯤꯟꯗ꯭ꯔꯦ ꯑꯗꯨꯅ ꯆꯤꯜꯍꯟꯗꯦ ꯑꯗꯨꯅ ꯂꯣꯟ ꯂꯣꯟ ꯂꯧꯕꯅ ꯀꯥꯟꯅꯕꯁꯨ ꯄꯤ ꯑꯗꯒꯤ ꯂꯣꯟ ꯂꯣꯟꯁꯤꯅ ꯌꯨꯝ ꯁꯥꯒꯦ ꯍꯥꯏꯔꯒꯗꯤ ꯂꯣꯟ ꯂꯧꯔꯒ ꯌꯨꯝ ꯁꯥꯒꯦ ꯍꯥꯏꯔꯒꯗꯤ ꯆꯦꯛ ꯑꯗꯒꯤ ꯀꯔꯤ ꯌꯣꯠ ꯁꯤꯃꯦꯟ ꯑꯗꯒꯤ ꯑꯗꯨꯒꯨꯝꯕ ꯅꯨꯡ ꯑꯗꯨꯒꯨꯝꯕ ꯌꯨꯝ ꯁꯥꯒꯦ ꯍꯥꯏꯔꯒꯗꯤ ꯑꯗꯨ ꯂꯧꯗ꯭ꯔꯒꯗꯤ ꯍꯥꯏꯗꯤ ꯌꯨꯝꯁꯥꯕ ꯌꯥꯔꯣꯏꯗꯅ ꯑꯗꯨꯅ ꯂꯣꯟꯗꯨ ꯑꯩꯈꯣꯏꯅ ꯀꯥꯟꯅꯕꯁꯨ ꯄꯤ ꯈꯨꯡꯒꯪꯗꯁꯨ ꯂꯣꯟ ꯌꯥꯝ ꯂꯧꯅꯩ ꯃꯣꯏ ꯂꯣꯟ ꯂꯧꯔꯤꯕꯁꯤꯅ ꯀꯩꯅꯣꯒꯤ ꯃꯣꯏ ꯃꯆꯥ ꯅꯨꯄꯥꯁꯤꯡꯒꯤ ꯑꯗꯒꯤ ꯃꯆꯥ ꯅꯨꯄꯤꯁꯤꯡꯒꯤ ꯐꯣꯟ ꯂꯩꯇꯕꯒꯤ ꯂꯣꯟ ꯂꯧꯔꯒ ꯐꯣꯟ ꯂꯩꯕꯁꯨ ꯌꯥꯎꯏ ꯑꯗꯒꯤ ꯂꯣꯟ ꯂꯧꯔꯒ ꯐꯥꯔꯝ ꯕꯐꯦꯂꯣ ꯐꯥꯔꯝ ꯑꯗꯒꯤ ꯀꯔꯤ ꯄꯣꯜꯇ꯭ꯔꯤ ꯐꯥꯔꯝꯒꯨꯝꯕ ꯑꯗꯨꯝ ꯂꯣꯟꯗꯨ ꯂꯧꯔꯒ ꯑꯗꯨꯝ ꯇꯧꯅꯩ ꯂꯣꯟꯁꯤꯅ ꯀꯥꯟꯅꯕꯁꯨ ꯄꯤ ꯑꯃꯨꯛ ꯂꯣꯟꯗꯨ ꯑꯃꯨꯛ ꯂꯣꯟꯗꯨ ꯕꯦꯡꯛꯗꯒꯤ ꯂꯧꯕꯅꯤꯅ ꯑꯗꯨꯝ ꯂꯣꯟꯗꯨ ꯑꯃꯨꯛ ꯁꯤꯡꯗꯕ ꯌꯥꯗꯦ ꯑꯗꯨꯅ ꯂꯣꯟꯁꯤꯅ ꯀꯥꯟꯅꯕ ꯄꯤ ꯂꯣꯟ ꯍꯥꯏꯔꯤꯕ ꯄꯣꯠ ꯑꯁꯤ ꯌꯥꯝꯅ ꯀꯥꯟꯅꯩ ꯑꯗꯨꯒ ꯂꯣꯟꯁꯤꯅ ꯀꯥꯟꯅꯕ ꯌꯥꯝꯅ ꯄꯤ